ꯊꯕꯥꯇꯣꯟ ꯊ꯭ꯔꯤ ꯌꯦꯡꯈꯤ ꯑꯩꯅ ꯂꯥꯁ ꯐꯤꯂꯝ ꯍꯟꯗꯛ ꯌꯦꯡꯈꯤꯕꯗꯣ ꯑꯗꯣ ꯐꯦꯃꯤꯂꯤ ꯃꯇꯥꯡꯗ ꯂꯥꯏꯛ ꯐꯦꯃꯤꯂꯤꯒꯤ ꯁꯞꯄꯣꯔꯇꯤꯚ ꯒꯨꯝꯕ ꯂꯥꯏꯛ ꯌꯥꯝꯅ ꯀꯥꯟꯅꯕ

ꯁꯨ ꯌꯥꯝꯅ ꯁꯦꯡꯉꯦ ꯑꯃꯁꯨ ꯑꯣꯏ ꯅꯥꯎ ꯀꯣꯃꯦꯗꯤꯒꯨꯝꯕꯁꯨ ꯃꯔꯛ ꯃꯔꯛꯇꯁꯨ ꯈꯔ ꯌꯥꯎꯏ ꯑꯗꯨꯒ ꯂꯥꯏꯛ ꯐꯤꯂꯝꯗꯁꯨ ꯑꯩꯈꯣꯏ ꯑꯗꯨ ꯌꯦꯡꯕ ꯀꯥꯟꯗꯁꯨ ꯑꯩꯈꯣꯏꯗꯁꯨ ꯌꯥꯝꯅ ꯀꯥꯟꯅꯕꯁꯨ ꯐꯪꯏ ꯂꯤꯆꯠ ꯆꯠꯁꯤꯔꯥ ꯀꯃꯥꯏꯅ ꯆꯠꯁꯤꯔꯥ ꯏꯆꯤꯜ ꯏꯅꯥꯎ ꯀꯃꯥꯏꯅ ꯅꯨꯡꯁꯤꯅꯁꯤꯔꯥ ꯍꯥꯏꯅꯁꯨ